ꯍꯜꯂꯣ ꯇꯥꯗ꯭ꯔꯣ ꯂꯩ ꯌꯨꯝ ꯂꯩ ꯑꯗꯣ ꯀꯩꯗꯧꯉꯩ ꯆꯠꯂꯨꯁꯦ ꯍꯥꯏꯕꯅꯣ

ꯅꯥꯟꯂꯃꯦ ꯑꯦ ꯎꯝ ꯃꯇꯝ ꯑꯃ ꯂꯦꯞꯄꯁꯦ ꯍꯌꯦꯡ ꯍꯪꯆꯤꯠꯀꯤ ꯁꯟꯗꯦꯁꯤꯗ ꯆꯠꯂꯁꯦ ꯑꯗꯨꯒ ꯀꯅꯥ ꯀꯥꯅꯅꯣ ꯍꯧꯕ ꯌꯥꯕ ꯈꯔꯁꯨ ꯍꯧꯔꯁꯦ ꯋꯤꯡꯒꯔ ꯑꯃ ꯍꯦꯛꯇ ꯋꯥꯏꯔꯒ ꯆꯠꯈ꯭ꯔ ꯂꯣꯏꯔꯦꯗ ꯎꯝ ꯑꯣ ꯇꯥꯡ ꯀꯨꯟ ꯃꯉꯥꯗ ꯆꯠꯂꯁꯦ ꯑꯗꯨꯗꯤ ꯎꯝ ꯐꯔꯦ ꯑꯗꯨꯗꯤ ꯃꯤ ꯑꯇꯩꯁꯨ ꯍꯪꯅꯔꯁꯦ ꯑꯗꯨꯒ ꯆꯠꯅꯕ ꯇꯧꯔꯁꯤ ꯄꯩꯁꯥ ꯈꯔ ꯈꯔ ꯈꯥꯏꯅꯔꯒ